ꯑꯩꯅ ꯍꯧꯖꯤꯛ ꯌꯥꯝ ꯅꯨꯡꯉꯥꯏꯕ ꯄꯥꯎꯗꯤ ꯑꯩꯒꯤ ꯏꯆꯦ ꯂꯨꯍꯣꯡꯕ ꯑꯩꯒꯤ ꯏꯆꯦ ꯂꯨꯍꯣꯡꯕꯁꯤ ꯃꯥꯒꯤ ꯍꯟꯗꯛ ꯊꯥꯁꯤꯗ ꯂꯨꯍꯣꯡꯉꯒꯅꯤ ꯍꯟꯗꯛꯀꯤ ꯊꯥꯁꯤꯗ ꯑꯗꯨꯒ ꯑꯩꯅ ꯑꯃꯨꯛ ꯌꯥꯝꯅ ꯍꯦꯟꯅ ꯑꯃꯨꯛ ꯅꯨꯡꯉꯥꯏꯔꯤꯕꯅ ꯏꯆꯦꯒꯤ ꯂꯨꯍꯣꯡꯕꯗ ꯆꯪꯒꯗꯕ ꯄꯣꯠꯆꯩꯁꯤꯡ ꯑꯁꯦ ꯒꯤ ꯂꯩꯕꯩ ꯄꯩꯁꯥ ꯃꯊꯥ ꯌꯥꯝ ꯁꯥꯔꯝꯕꯅꯦ ꯑꯗꯣ ꯑꯩꯅ ꯌꯥꯎꯖꯕ ꯄꯩꯁꯥ ꯇꯨꯡꯁꯤꯜꯂꯒ ꯌꯥꯎꯖꯕ ꯃꯔꯨꯞ ꯑꯃ ꯐꯪꯕꯒꯤ ꯌꯥꯝ ꯅꯨꯡꯉꯥꯏꯖꯔꯦ ꯂꯨꯍꯣꯡꯕ ꯅꯪꯅꯕꯒꯤꯗꯃꯛꯇ ꯑꯁꯤꯃꯁꯨ ꯑꯩꯅ ꯈ꯭ꯋꯥꯏ ꯅꯨꯡꯉꯥꯏꯖꯕꯁꯦ ꯑꯗꯨꯒ ꯑꯩꯅ ꯃꯇꯝ ꯀꯨꯏꯅ ꯄꯥꯎ ꯐꯥꯎꯅꯔꯨꯗ꯭ꯔꯕ ꯏꯃꯥꯟꯅꯕ ꯑꯃꯁꯨ ꯑꯩꯒꯤ ꯏꯆꯦ ꯂꯨꯍꯣꯡꯕ ꯅꯪꯅꯕ ꯃꯍꯥꯛꯁꯨ ꯊꯣꯂꯛꯑꯒꯅꯤ ꯍꯥꯏ ꯑꯗꯨꯅ ꯃꯥꯁꯨ ꯊꯣꯂꯛꯄꯒ ꯑꯩꯁꯨ ꯃꯇꯝ ꯀꯨꯏꯅ ꯎꯔꯨꯗꯕꯒ ꯋꯥꯈꯜꯁꯤꯗ ꯏꯁꯥꯗ ꯌꯥꯝꯅ ꯅꯨꯡꯉꯥꯏꯕ ꯐꯥꯎꯋꯦ ꯑꯗꯨꯒ ꯑꯩꯈꯣꯏ ꯏꯆꯦ ꯂꯨꯍꯣꯡꯕꯒꯤꯗꯃꯛꯇ ꯃꯉꯣꯟꯗ ꯄꯤꯅꯕ ꯒꯤꯐ ꯑꯃꯁꯨ ꯑꯩꯅ ꯑꯣꯟꯂꯥꯏꯟꯗꯒꯤ ꯆꯦꯜꯂꯦ ꯑꯗꯨꯒ ꯑꯣꯟꯂꯥꯏꯟꯗꯩ ꯆꯦꯜꯂꯤꯕ ꯄꯣꯠꯁꯦ ꯑꯩꯅ ꯃꯉꯣꯟꯗ ꯌꯥꯝꯅ ꯈꯨꯗꯣꯜ ꯇꯝꯅꯤꯡꯕ ꯄꯣꯠ ꯗꯥꯏꯔꯦꯛ ꯑꯗꯨꯃꯛ ꯐꯪꯉꯦ ꯃꯃꯟꯗꯤ ꯌꯥꯝ ꯄꯤꯕ ꯑꯣꯏꯗꯦ ꯑꯗꯨꯕꯨ ꯑꯩꯅ ꯄꯤꯅꯤꯡꯕ ꯄꯣꯠꯇꯣ ꯗꯥꯏꯔꯦꯛ ꯐꯪꯕꯒꯤꯗꯃꯛꯇ ꯑꯩ ꯁꯤꯃꯗꯤ ꯍꯧꯖꯤꯛ ꯍꯧꯖꯤꯛꯀꯤ ꯑꯣꯏꯅꯗꯤ ꯌꯥꯝ ꯅꯨꯡꯉꯥꯏ ꯑꯗꯨꯒ ꯏꯆꯦꯁꯤ ꯍꯧꯖꯤꯛꯀꯤ ꯃꯅꯤꯄꯨꯔꯒꯤ ꯍꯧꯖꯤꯛ ꯊꯣꯛꯂꯤꯕ ꯏꯔꯥꯡꯁꯤꯗ ꯂꯨꯍꯣꯡ ꯈꯣꯡꯗꯣꯡꯕꯁꯦ ꯁꯔꯀꯥꯔꯅ ꯃꯤ ꯌꯥꯝꯅ ꯄꯨꯟꯒꯅꯣ ꯍꯥꯏꯕ ꯁꯤꯃꯖꯤꯒꯤꯗꯃꯛꯇꯤ ꯑꯩ ꯅꯨꯡꯉꯥꯏꯖꯗꯦ ꯑꯗꯨꯕꯨ ꯂꯨꯍꯣꯡꯕ ꯌꯥꯍꯟꯕꯒꯤꯗꯃꯛꯇ ꯁꯔꯀꯥꯔꯅ ꯑꯣꯔꯗꯔ ꯄꯔꯃꯤꯠ ꯄꯤꯔꯛꯄ ꯁꯤꯃꯗꯤ ꯑꯩ ꯅꯨꯡꯉꯥꯏꯖꯩ